ꯍꯜꯂꯣ ꯑꯥ ꯀꯔꯤ ꯇꯧꯕ꯭ꯔꯥ ꯃꯔꯨꯞ

ꯑꯣ ꯑꯩꯗꯤ ꯍꯧꯒꯠꯈ꯭ꯔꯦ ꯋꯥꯁ ꯑꯞ ꯇꯧꯈ꯭ꯔꯦ ꯑꯗꯨꯒꯤ ꯑꯩꯈꯣꯏ ꯈꯨꯟꯗ ꯈ꯭ꯔꯤꯁꯃꯥꯁ ꯇꯧꯕ ꯂꯥꯛꯑꯣ ꯁꯦꯂꯦꯕ꯭ꯔꯦꯠ ꯇꯧꯃꯤꯟꯅꯁꯦ ꯍꯣꯏ ꯑꯩꯈꯣꯏꯒꯤ ꯈꯨꯟꯗꯗꯤ ꯑꯍꯤꯡꯗꯁꯨ ꯁꯣꯁꯦꯜ ꯒꯦꯗ꯭ꯔꯤꯡꯒꯨꯝꯕ ꯂꯩꯕꯅꯤ ꯑꯗꯨꯒ ꯀꯣꯝꯄꯤꯇꯤꯁꯟ ꯗꯥꯟꯁ ꯀꯣꯝꯄꯤꯇꯤꯁꯟꯅꯤ ꯏꯁꯩ ꯀꯣꯝꯄꯤꯇꯤꯁꯟꯅꯤ ꯕꯥꯏꯕꯜ ꯔꯤꯗꯤꯡꯒꯤ ꯀꯣꯝꯄꯤꯇꯤꯁꯟ ꯃꯌꯥꯝ ꯀꯩꯅꯣ ꯑꯃ ꯇꯧꯔꯒꯀꯣ ꯌꯥꯝ ꯅꯨꯡꯉꯥꯏꯌꯦ ꯑꯗꯨꯅ ꯅꯈꯣꯏꯁꯨ ꯅꯈꯣꯏꯒꯤ ꯐꯦꯃꯤꯂꯤ ꯈꯣꯏ ꯄꯨꯔꯒ ꯂꯥꯛꯄ ꯌꯥꯏꯌꯦ ꯀꯔꯤ ꯍꯥꯏꯕ ꯍꯥ ꯑꯣ ꯎꯝ ꯑꯩꯈꯣꯏꯁꯦ ꯅꯨꯃꯤꯠ ꯑꯍꯨꯝ ꯇꯧꯋꯦ ꯇ꯭ꯋꯦꯟꯇꯤ ꯐꯣꯔ ꯇ꯭ꯋꯦꯟꯇꯤ ꯐꯥꯏꯚ ꯇ꯭ꯋꯦꯟꯇꯤ ꯁꯤꯛꯁꯀꯣ ꯑꯗꯨ ꯇ꯭ꯋꯦꯟꯇꯤ ꯐꯥꯏꯚꯇꯨꯅ ꯋꯦꯜꯀꯝ ꯇ꯭ꯋꯦꯟꯇꯤ ꯐꯣꯔꯗꯨꯅ ꯋꯦꯜꯀꯝ ꯑꯗꯨꯒ ꯇ꯭ꯋꯦꯟꯇꯤ ꯐꯥꯏꯚꯇꯨꯅ ꯃꯦꯟ ꯑꯗꯨꯒ ꯇ꯭ꯋꯦꯟꯇꯤ ꯁꯤꯛꯁꯇꯨꯅ ꯐꯤꯌꯔꯋꯦꯜ ꯐꯤꯌꯔꯋꯦꯜ ꯑꯗꯨꯒ ꯑꯗꯨ ꯃꯇꯨꯡꯗꯁꯨ ꯑꯗꯨꯝ ꯏꯁꯄꯣꯔꯠꯁꯀꯨꯝꯕꯁꯨ ꯁꯥꯟꯅꯩꯕ ꯎꯝ ꯎꯝ ꯑꯧ ꯎꯝ ꯃꯤ ꯀꯌꯥ ꯂꯥꯛꯀꯦꯅ ꯂꯩꯕꯅꯣ ꯑꯣ ꯑꯗꯨꯗꯤ ꯅꯣꯏꯒꯤꯗꯃꯛꯇ ꯊꯧꯔꯥꯡ ꯇꯧꯔꯒ ꯂꯩꯔꯝꯒꯦꯀꯣ ꯂꯥꯛꯑꯣꯀꯣ ꯁꯣꯏꯗꯕꯤꯗ ꯎꯝ ꯑꯩꯈꯣꯏꯒꯤ ꯁ꯭ꯋꯥꯏꯒꯤꯁꯦ ꯃꯣꯔꯅꯤꯡ ꯏꯚꯤꯅꯤꯡ ꯀꯣꯟꯇꯤꯅ꯭ꯌꯨꯁ ꯂꯩꯕꯅꯤ ꯑꯦ ꯇꯨꯗꯨꯗꯤ ꯑꯦ ꯇꯧꯕ꯭ꯔꯥ